ꯑꯣ ꯃꯥꯟꯅꯤ ꯃꯥꯟꯅꯤ ꯅꯪ ꯀꯔꯤ ꯀꯔꯤ ꯀꯔꯤ ꯂꯩ ꯑꯄꯥꯝꯕ ꯀꯔꯤ ꯌꯥꯎꯒꯦ ꯍꯥꯏꯔꯛꯑꯣ ꯑꯣ ꯑꯣ ꯑꯩ ꯃꯊꯪ ꯁꯤꯠꯅ ꯍꯥꯏꯔꯛꯀꯦ ꯅꯪꯁꯤ ꯒꯝꯂꯥꯗ ꯊꯥꯕ ꯄꯥꯝꯕ ꯑꯣꯏꯔꯒꯗꯤꯀꯣ ꯂꯩꯁꯦ ꯑꯩꯈꯣꯏꯗ ꯀꯣꯝꯕꯤꯔꯩꯁꯨ ꯂꯩꯔꯦ ꯑꯗꯒꯤ ꯅꯪ ꯈ꯭ꯋꯥꯏ ꯄꯥꯝꯖꯕ ꯆꯟꯗ꯭ꯔꯃꯨꯈꯤꯁꯨ ꯂꯩꯔꯦ ꯑꯗꯩ ꯁꯥꯅꯥꯔꯩ ꯑꯄꯤꯛꯄ ꯆꯥꯔꯁꯨ ꯂꯩꯔꯦ ꯑꯗꯒꯤ ꯃꯊꯪꯗ ꯑꯩꯈꯣꯏꯒꯤ ꯑꯣꯀꯦꯁꯇꯥ ꯍꯥꯏꯅ ꯑꯩꯈꯣꯏꯒꯤ ꯀꯩ ꯀꯔꯤ ꯍꯥꯏꯅꯤ ꯑꯩꯈꯣꯏꯒꯤ ꯇꯤꯡꯈꯪ ꯄꯥꯟꯕ ꯂꯩ ꯀꯥꯡꯕꯨ ꯃꯌꯥꯝ ꯑꯃꯁꯨ ꯂꯩꯔꯤ ꯀꯣ ꯍꯣꯏ ꯂꯩꯁꯤꯡꯁꯤ ꯒꯝꯂꯥꯗ ꯍꯥꯞꯄꯒꯗꯤꯀꯣ ꯐꯖꯅ ꯄ꯭ꯂꯥꯟ ꯇꯧꯔꯕ ꯂꯩ ꯄꯔꯦꯡ ꯂꯩꯁꯤ ꯁꯥꯠꯂꯛꯄ ꯃꯇꯥꯡꯒ ꯌꯧꯔꯒꯗꯤ ꯆꯥꯎꯔꯥꯛꯅ ꯃꯁꯤ ꯆꯍꯨꯝꯗꯒꯤꯅ ꯆꯥꯝꯉꯥ ꯐꯥꯎꯒꯤ ꯆꯥꯡꯗ ꯑꯗꯨꯝ ꯄꯤ ꯑꯗꯨꯕꯨ ꯅꯪꯅ ꯃꯁꯤꯡ ꯈꯔ ꯌꯥꯝꯅ ꯂꯧꯔꯒꯗꯤ ꯑꯩꯅ ꯗꯤꯁꯀꯥꯎꯟ ꯇꯧꯒꯅꯤ ꯗꯤꯁꯀꯥꯎꯟꯗꯤ ꯒꯝꯂꯥꯗꯨꯗ

ꯑꯣ ꯑꯗꯨꯁꯨ ꯂꯩ ꯑꯟꯗꯒꯨꯂꯥꯞꯁꯤ ꯅꯪꯅ ꯀꯣꯂꯣꯝ ꯁꯦꯝꯒꯦ ꯍꯥꯏꯔꯒꯗꯤꯀꯣ ꯒꯝꯂꯥꯗ ꯅꯪ ꯐꯖꯅ ꯁꯦꯝꯕꯤꯔꯣ ꯁꯦꯝ ꯁꯥꯔꯥ ꯃꯇꯨꯡꯗꯀꯣ ꯑꯗꯒꯤ ꯉꯁꯥꯏꯒꯤ ꯍꯥꯔꯁꯤꯡꯗꯨ ꯍꯥꯞꯀꯦ ꯍꯥꯏꯔꯒ ꯍꯥꯞꯄꯨ ꯍꯥꯞꯄꯣꯏ ꯍꯥꯏꯔꯒꯅ ꯑꯩꯈꯣꯏ ꯁꯟꯊꯤ ꯂꯩꯀꯨꯞꯁꯦ ꯐꯖꯅ ꯀꯨꯞꯅ ꯊꯨꯒꯥꯏꯕꯤꯔꯒ ꯍꯥꯞꯄꯤꯔꯣ ꯑꯗꯨꯒ ꯐꯖꯅ ꯆꯣꯠꯍꯜꯂ ꯃꯇꯨꯡꯗ ꯅꯪꯅ ꯍꯧꯖꯤꯛꯀꯤ ꯅꯪꯅ ꯑꯟꯗꯨꯒꯨꯂꯥꯞꯁꯦ ꯅꯪ ꯀꯥꯇꯤ ꯑꯃꯅ ꯐꯖꯅ ꯀꯛꯑꯣ ꯑꯗꯨꯒꯀꯣ ꯏꯁꯤꯡꯅ ꯁꯦꯡꯅ ꯆꯥꯝꯊꯣꯛꯑꯣ ꯑꯗꯨꯒ ꯆꯥꯝꯊꯣꯛꯄ ꯃꯇꯝꯁꯤꯗ ꯅꯪꯅ ꯃꯗꯨꯕꯨ ꯍꯧꯍꯟꯒꯦ ꯍꯥꯏꯔꯕꯣꯏꯗꯤ ꯑꯩꯈꯣꯏꯒꯤ ꯍꯤꯗꯥꯛ ꯈꯔ ꯂꯩꯔꯦ ꯑꯩꯈꯣꯏꯅ ꯃꯌꯥꯝꯅ ꯗꯤꯠꯇ ꯀꯨꯃꯥꯔ ꯀꯧꯕ ꯍꯥꯏꯕ ꯑꯩꯈꯣꯏ ꯄꯥꯝꯕꯤꯗꯣ ꯑꯗꯨ ꯃꯌꯥꯏꯗ ꯈꯥꯏꯗꯠꯂꯒ ꯃꯥꯏ ꯃꯀꯨꯁꯤ ꯃꯅꯥꯡꯗꯨ ꯐꯖꯅ ꯁꯤꯠꯂꯣ ꯑꯗꯨꯒ ꯐꯖꯅ ꯇꯥꯍꯜꯂꯣꯀꯣ ꯑꯗꯨꯒ ꯅꯪꯅ ꯐꯖꯅ ꯍꯣꯏ ꯍꯣꯏ ꯑꯗꯨꯁꯨ ꯑꯣ ꯍꯧꯖꯤꯛꯀꯤ ꯍꯧꯖꯤꯛꯀꯤ ꯂꯩꯁꯦ ꯊꯥꯅꯕꯒꯤꯅꯦꯕ ꯅꯪ ꯑꯟꯗꯨꯒꯨꯂꯥꯞꯁꯦ ꯑꯗꯨꯒ ꯊꯥꯔ ꯃꯇꯨꯡꯗ ꯃꯥꯒꯤ ꯃꯍꯤꯗꯨꯗ ꯉꯁꯥꯏ ꯑꯟꯗꯨꯒꯨꯂꯥꯞꯇꯣ ꯌꯨꯡꯉꯣꯕꯀꯣ ꯑꯗꯨꯒ ꯂꯩꯕꯥꯛꯇꯣ ꯐꯖ ꯁꯤꯠꯆꯟꯕꯤꯔꯒ ꯏꯁꯤꯡ ꯀꯥꯞꯁꯟꯕꯤꯔꯒ ꯊꯝꯕꯤꯔꯣ ꯑꯗꯨꯒ ꯍꯞꯇꯥꯃꯨꯛ ꯃꯇꯨꯡꯗ ꯂꯩꯗꯨ ꯐꯖꯅ ꯌꯦꯅꯤꯡ ꯍꯨꯜꯂꯛꯄ ꯑꯗꯨꯒꯤ ꯃꯇꯥꯡ ꯑꯃ ꯑꯣꯏꯔꯛꯑꯅꯦꯕ ꯑꯗꯨꯒ ꯑꯣ ꯏꯃꯨꯡꯗ ꯂꯩꯁꯤ ꯊꯥꯕ ꯌꯥꯕꯁꯤ ꯂꯩꯁꯤ ꯆꯟꯗ꯭ꯔꯃꯨꯈꯤ ꯁꯤꯃ ꯊꯥꯕ ꯌꯥꯔꯦ ꯑꯗꯩ ꯁꯥꯅꯥꯔꯩ ꯑꯄꯤꯛꯄ ꯑꯄꯤꯛꯄꯗ ꯑꯣꯏꯔꯒ ꯑꯊꯣꯟꯕ ꯌꯥꯝ ꯐꯖꯕ ꯑꯗꯨꯒꯨꯝꯕ ꯂꯩ ꯃꯈꯜ ꯂꯩ ꯑꯅꯗꯨꯒꯨꯂꯥꯞ ꯂꯩ ꯑꯣ ꯍꯧꯖꯤꯛ ꯅꯍꯥꯛꯅ ꯄꯥꯝꯃꯗꯤ ꯂꯩ ꯃꯈꯜ ꯁꯤꯡꯁꯦ ꯂꯣꯏꯅꯃꯛ ꯐꯪꯕ ꯌꯥꯕꯒꯤ ꯑꯗꯨꯒꯨꯝꯕ ꯈꯨꯗꯣꯡ ꯆꯥꯕ ꯂꯩ ꯑꯩꯒꯤꯗ ꯂꯩꯇ꯭ꯔꯦꯅ ꯈꯜꯂꯒꯁꯨ ꯑꯩꯒꯤ ꯏꯃꯥꯟꯅꯕ ꯈꯪꯅ ꯆꯥꯟꯅꯕ ꯂꯩꯒꯤ ꯊꯕꯛ ꯇꯧꯕ ꯌꯥꯝꯅ ꯂꯩ ꯃꯣꯏꯗꯒꯤ ꯑꯩꯅ ꯀꯟꯇꯦꯛ ꯇꯧꯔꯒꯀꯣ ꯅꯪꯅ ꯄꯥꯝꯒꯤꯕ ꯂꯩ ꯈꯨꯗꯤꯡꯃꯛ ꯑꯩ ꯄꯤꯅꯕ ꯀꯩꯅꯣ ꯇꯧꯒꯦꯕ ꯂꯩ ꯂꯩ ꯃꯈꯟ ꯆꯥꯔꯁꯤ ꯆꯥꯎꯔꯥꯛꯅ ꯑꯩ ꯍꯧꯖꯤꯛ ꯅꯪꯅ ꯄꯥꯝꯃꯒꯗꯤ ꯆꯅꯤ ꯆꯍꯨꯝ ꯃꯨꯛꯀꯤ ꯆꯥꯡꯗꯤ ꯂꯩꯅꯦ ꯈꯜꯂꯤ ꯑꯗꯨꯅ ꯑꯥ ꯂꯩꯅꯦꯕ ꯑꯗꯨꯒ ꯅꯠꯇ꯭ꯔꯒꯁꯨ ꯅꯪꯅ ꯄꯨꯡꯗꯣꯟꯒꯨꯝꯕ ꯍꯩꯅꯧꯒꯨꯝꯕ ꯁꯦꯝꯒꯨꯝꯕ ꯊꯥꯕ ꯄꯥꯝꯃꯒꯁꯨ ꯑꯩꯅ ꯃꯗꯨ ꯆꯥꯔ ꯀꯃꯥꯏꯅ ꯁꯦꯝꯒꯅꯤ ꯍꯥꯏꯕꯁꯦ ꯑꯗꯨꯒꯤ ꯃꯇꯥꯡꯗꯨꯁꯨ ꯑꯩ ꯐꯖꯅ ꯍꯥꯏꯔꯛꯑꯣꯁꯨ ꯍꯥꯏꯔꯛꯀꯦꯕ ꯑꯗꯣ ꯍꯩꯅꯧꯕ ꯍꯥꯟꯅ ꯍꯥꯏꯔꯒꯦꯕꯀꯣ ꯍꯩꯅꯧꯁꯤ ꯐꯖꯅ ꯃꯁꯥ ꯃꯎ ꯐꯥꯕ ꯍꯩꯅꯧ ꯄꯥꯝꯕꯤ ꯑꯃꯒꯤ ꯃꯁꯥ ꯑꯃꯗ ꯊꯥꯡꯅ ꯏꯟꯆꯤ ꯑꯅꯤꯃꯨꯛ ꯁꯥꯡꯅ ꯐꯖꯅ ꯈꯣꯇꯣꯛꯄꯤꯔꯣ ꯀꯣ ꯑꯗꯨꯒ ꯅꯪꯅ ꯐꯖꯅ ꯀꯛꯑꯣ ꯑꯗꯨꯒ ꯑꯈꯣꯏꯒꯤ ꯑꯥꯂꯨ ꯈꯪꯉꯤꯗꯅ ꯑꯥꯂꯨ ꯑꯆꯧꯕ ꯑꯃꯃꯝ ꯃꯅꯦꯀꯣ ꯑꯃꯅ ꯍꯨꯠꯂꯒ ꯑꯥꯂꯨ ꯑꯆꯧꯕ ꯑꯃ ꯃꯥꯏ ꯀꯩꯅꯣꯗꯨꯗ ꯌꯣꯝꯖꯜꯂꯣ ꯑꯥꯂꯨꯗꯨ ꯆꯞ ꯆꯥꯅ ꯑꯗꯨꯒ ꯑꯩꯈꯣꯏ ꯗꯤꯁꯄꯣ ꯈꯔ ꯆꯥꯎꯔꯞ ꯇꯧꯕ ꯑꯃꯅ ꯃꯊꯨꯟꯁꯤ ꯍꯨꯠꯂꯒ ꯃꯥꯟꯅ ꯅꯥꯛ ꯌꯦꯠꯇ ꯐꯥꯖꯜꯂꯣ ꯑꯗꯨꯒ ꯄ꯭ꯂꯥꯁꯇꯤꯛ ꯂꯪ ꯑꯃꯅ ꯆꯦꯠꯅ ꯃꯥꯁꯤ ꯆꯦꯠꯅ ꯄꯨꯟꯖꯟꯕꯤꯔꯣ ꯑꯗꯨꯒ ꯏꯁꯤꯡ ꯆꯥꯏꯁꯟꯕꯤꯔꯣ ꯑꯗꯨꯒ ꯍꯞꯇꯥ ꯑꯅꯤꯒꯤ ꯃꯇꯨꯡꯗ ꯌꯦꯡ ꯃꯇꯝꯗ ꯑꯁ ꯀꯩꯁꯤ ꯑꯜꯂꯨꯗꯨꯗ ꯉꯁꯥꯏꯒꯤ ꯍꯩꯅꯧꯁꯤꯡꯗꯣ ꯃꯔꯥ ꯆꯣꯡ ꯂꯩꯔꯝꯃꯅꯦꯕꯀꯣ ꯑꯗꯨꯒ ꯅꯪꯅ ꯄꯂꯥꯁ ꯅꯠꯇ꯭ꯔ ꯀꯥꯇꯤꯅ ꯀꯛꯑꯒ ꯅꯪꯅ ꯒꯝꯂꯥꯗ ꯅꯤꯡꯊꯤꯅ ꯍꯣꯡꯇꯣꯛꯆꯕ ꯌꯥꯔꯦꯕ ꯑꯗꯥꯏꯅ ꯁꯨꯃꯥꯏ ꯊꯥꯒꯦ ꯍꯥꯏꯔꯒꯁꯨ ꯑꯣ ꯂꯩꯍꯥꯎꯗꯤ ꯅꯪꯅ ꯌꯥꯝ ꯊꯨꯅ ꯁꯥꯠꯍꯟꯕ ꯄꯥꯝꯃꯒꯗꯤ ꯂꯩꯍꯥꯎꯒꯤ ꯆꯥꯔ ꯑꯁꯤ ꯃꯔꯨꯗꯤ ꯍꯧꯗꯦꯕꯀꯣ ꯃꯥꯁꯤ ꯑꯇꯣꯞꯄ ꯄꯥꯝꯕꯤ ꯂꯩꯍꯥꯎ ꯁꯥꯠꯄ ꯑꯃꯗꯩ ꯀꯛꯑꯒ ꯑꯩꯈꯣꯏꯅ ꯆꯥꯔ ꯁꯦꯝꯃꯦꯒ ꯑꯩꯅ ꯉꯁꯥꯏ ꯍꯩꯅꯧ ꯁꯦꯝꯒꯤꯕ ꯆꯥꯡ ꯇꯥꯏꯗꯣ ꯑꯗꯨꯃꯥꯏꯅ ꯀꯛꯑꯒ ꯁꯦꯝꯒꯗꯕ ꯂꯩꯍꯥꯎꯗ ꯃꯈꯜ ꯑꯅꯤ ꯂꯩꯌꯦ ꯑꯉꯥꯡꯕ ꯑꯉꯧꯕ ꯑꯗꯩ ꯑꯗꯒꯤ ꯍꯥꯏꯔꯤꯕ ꯂꯩꯍꯥꯎ ꯃꯈꯜ ꯑꯅꯤ ꯂꯩ ꯃꯅꯝ ꯌꯥꯝ ꯅꯨꯡꯁꯤꯕ ꯅꯪꯅ ꯑꯄꯥꯝꯕ ꯂꯩꯗꯨ ꯍꯥꯏꯔꯛꯑꯣ ꯌꯥꯏꯌꯦ

ꯑꯗꯣ ꯂꯩꯍꯥꯎꯒꯤ ꯆꯥꯡꯗꯤ ꯒꯝꯂꯥꯗ ꯃꯁꯤ ꯆꯥꯎꯔꯥꯛꯅ ꯆꯪꯉ꯭ꯋꯥꯗꯒꯤꯅ ꯆꯍꯨꯝ ꯐꯥꯎꯒꯤ ꯆꯥꯡꯗ ꯄꯤꯅꯤ ꯂꯩꯗꯨ ꯆꯥꯎꯕꯒꯤ ꯃꯇꯨꯡ ꯏꯟꯅ ꯃꯥꯒꯤ ꯃꯃꯟꯗꯨ ꯂꯦꯞꯀꯅꯤ ꯑꯗꯨꯒ ꯑꯄꯤꯛꯄ ꯍꯣꯏ ꯍꯣꯏ ꯊꯦꯡ ꯌꯨ ꯊꯦꯡ ꯌꯨ